ꯍꯣꯏ ꯂꯧꯎ ꯁꯤꯡꯎꯕꯒꯤ ꯀꯩꯅꯣ ꯂꯧꯎ ꯁꯤꯡꯎꯕꯁꯤ ꯑꯍꯜ ꯑꯣꯏꯕ ꯃꯈꯩꯅꯗꯤ ꯑꯍꯜ ꯑꯣꯏꯕ ꯃꯃꯥ ꯃꯄꯥ ꯃꯈꯩꯅꯗꯤ ꯂꯧꯎ ꯁꯤꯡꯎꯕꯁꯤ ꯌꯥꯝꯅ ꯊꯋꯥꯏ ꯌꯥꯎꯅ ꯇꯧꯖꯩ ꯀꯔꯤꯒꯤꯅꯣꯗꯤ ꯁꯤꯒꯤ ꯄꯣꯠꯊꯣꯛꯁꯤꯅ ꯑꯃꯨꯛ ꯑꯩꯈꯣꯏ ꯑꯃꯨꯛ ꯆꯥꯗꯣꯏꯅꯤꯅ ꯐꯧ ꯊꯥꯔꯁꯨ ꯑꯥꯜꯂꯨ ꯊꯥꯔꯁꯨ ꯑꯗꯨ ꯅꯍꯥꯁꯤꯡꯅ ꯑꯃꯨꯛ ꯂꯥꯏꯔꯤꯛ ꯂꯥꯏꯁꯨ ꯇꯝꯖꯤꯜꯂꯨꯔꯒ ꯊꯕꯛ ꯀꯨꯝꯕ ꯉꯥꯏꯔꯒ ꯍꯥꯏꯗꯤ ꯑꯋꯥꯕ ꯂꯧꯎ ꯁꯤꯡꯎꯕꯁꯤꯗ ꯃꯣꯏꯁꯤ ꯀꯥꯍꯦꯟꯅ ꯏꯟꯇꯔꯦꯁꯁꯤ ꯇꯧꯗꯅ ꯑꯗꯨꯃꯥꯏꯅ ꯑꯗꯨꯝꯗꯤ ꯂꯩ ꯑꯗꯨ ꯑꯣꯏꯇꯔꯒꯁꯨ ꯂꯧꯎ ꯁꯤꯡꯎꯕꯁꯤꯗꯤ ꯌꯥꯝ ꯗꯔꯀꯥꯔꯗꯤ ꯑꯣꯏ ꯑꯩꯈꯣꯏꯗ ꯄꯣꯠꯊꯣꯛꯇꯨ ꯐꯖꯅ ꯐꯪꯍꯟꯇꯥꯔꯗꯤ ꯑꯩꯈꯣꯏꯒꯤ ꯏꯟꯀꯝꯁꯨ ꯂꯥꯛꯀꯅꯤ ꯑꯗꯨꯒ ꯑꯩꯈꯣꯏꯒꯤ ꯂꯩꯕꯥꯛꯁꯤꯗꯁꯨ ꯂꯧꯎ ꯁꯤꯡꯎꯕꯁꯤ ꯐꯖꯅ ꯀꯩꯅꯣ ꯑꯩꯈꯣꯏꯅ ꯏꯟꯇꯔꯦꯁ ꯇꯧꯅ ꯐꯖꯅ ꯑꯩꯈꯣꯏꯅ ꯊꯋꯥꯏ ꯌꯥꯎꯅ ꯍꯣꯠꯅ ꯇꯥꯔꯒꯗꯤ ꯑꯩꯈꯣꯏꯗꯁꯨ ꯌꯥꯝꯅ ꯑꯐꯕ ꯆꯤꯟꯖꯥꯛ ꯆꯥꯔꯅꯤ ꯑꯐꯕ ꯍꯛꯆꯥꯡ ꯑꯣꯏꯔꯅꯤ ꯀꯥꯟꯅꯕ ꯃꯌꯥꯝ ꯑꯃ ꯄꯤꯗꯣꯏꯅꯦꯕ ꯑꯁꯤꯗ ꯑꯃꯨꯛ ꯃꯔꯨ ꯑꯣꯏꯕ ꯂꯧꯎ ꯁꯤꯡꯎꯕꯒꯤ ꯃꯔꯨ ꯑꯣꯏꯔꯤꯁꯤꯗꯤ ꯑꯩꯈꯣꯏꯗ ꯌꯥꯝꯅ ꯏꯁꯥꯅ ꯊꯥꯖꯔꯒ ꯑꯐꯕ ꯆꯤꯟꯖꯥꯛ ꯆꯥꯔꯒ ꯑꯩꯈꯣꯏꯗ ꯄꯣꯠꯊꯣꯛ ꯍꯦꯟꯒꯠ ꯍꯜꯂꯒ ꯑꯩꯈꯣꯏꯒꯤ ꯁꯦꯟꯊꯣꯛꯁꯤꯁꯨ ꯍꯦꯟꯒꯠ ꯍꯟꯗꯣꯏꯅꯦꯕ ꯑꯗꯨꯅ ꯂꯥꯏꯔꯤꯛ ꯇꯝꯖꯤꯜꯂꯨꯔꯒ ꯀꯩꯅꯣ ꯏꯃꯨꯡ ꯃꯅꯨꯡꯒꯤ ꯃꯇꯦꯡ ꯄꯥꯡꯅꯤꯡꯗꯗꯅ ꯂꯧꯎ ꯁꯤꯡꯎꯕꯁꯤ ꯇꯟꯗꯅ ꯂꯩꯅꯔꯤꯕ ꯀꯥꯡꯕꯨ ꯃꯈꯩꯗꯗꯤ ꯑꯃꯨꯛ ꯂꯧꯎ ꯁꯤꯡꯎꯕꯒꯤ ꯃꯔꯨ ꯑꯣꯏꯕꯁꯤ ꯀꯥꯟꯅꯕꯁꯤ ꯑꯃꯨꯛ ꯃꯣꯏꯗ ꯈꯪꯍꯜꯂꯒꯗꯤ ꯃꯣꯏꯁꯨ ꯑꯃꯨꯛ ꯀꯥꯟꯅꯕꯁꯤ ꯄꯨꯟꯅ ꯀꯥꯟꯅꯃꯤꯟꯅꯗꯣꯏꯅꯦꯕ